ꯑꯩꯅ ꯅꯍꯥꯟ ꯑꯥꯃꯥꯖꯣꯟꯗꯒꯤ ꯁꯨ ꯑꯃ ꯀꯛꯄꯅꯦꯕꯀꯣ ꯄꯣꯠꯇꯨꯗꯤ ꯈꯨꯐꯠꯇ ꯑꯃ ꯔꯤꯇꯟ ꯇꯧꯈꯤꯕꯅ ꯐꯔꯅꯤ ꯌꯥꯝ ꯐꯔꯝꯗꯧ ꯃꯥꯜꯂꯦꯅ ꯀꯛꯄꯅꯦ ꯃꯣꯏꯒꯤ ꯑꯥꯃꯥꯖꯣꯟꯁꯦ ꯑꯗꯨꯒ ꯑꯁ ꯑꯥꯃꯥꯖꯣꯟꯒ ꯂꯣꯏꯅ ꯈꯤꯔꯦꯍꯦ ꯉꯁꯤꯗꯒꯤ ꯀꯛꯆꯔꯔꯣꯏ ꯕꯖꯥꯔꯗꯒꯤ ꯁꯦꯀꯦꯂꯦꯟ ꯆꯅꯤ ꯄꯤꯕ ꯁꯨ ꯑꯣꯏꯅ ꯈꯜꯂꯨꯔꯒꯦ ꯑꯗꯨꯅ ꯐꯗꯧ ꯃꯥꯜꯂꯦ ꯁꯦꯀꯦꯂꯦꯟ ꯄꯣꯠꯁꯤꯅ ꯍꯦꯟꯅ ꯀꯜꯂꯦ ꯍꯥꯏꯕ ꯑꯥꯃꯥꯖꯣꯟ ꯈꯤꯖꯔꯦ ꯉꯁꯤꯗꯒꯤ